ꯑꯗꯨꯗꯨ ꯀꯟꯅ ꯍꯣꯠꯅꯔꯛꯏ ꯃꯤꯌꯥꯝꯁꯤꯡꯅ ꯑꯗꯨꯒ ꯑꯩꯈꯣꯏ ꯍꯧꯖꯤꯛꯇꯤ ꯍꯤꯜꯂꯤ ꯑꯦꯔꯤꯌꯥꯁꯇ ꯍꯤꯜ ꯑꯦꯔꯤꯌꯥꯁꯇ ꯆꯤꯡ ꯆꯤꯡꯒꯤ ꯑꯩꯈꯣꯏ ꯆꯤꯉꯃꯤ ꯃꯤꯁꯤꯡꯁꯤ ꯕꯁꯇ ꯕꯁꯇꯒꯤ ꯇꯣꯡꯉꯦ ꯇꯨꯔꯤꯁꯇꯒꯤ ꯑꯗꯨ ꯂꯝꯕꯤꯁꯨ ꯀꯌꯥ ꯐꯠꯇꯕ ꯊꯦꯡꯅꯔꯦ ꯂꯦꯟꯏꯁꯂꯥꯏꯠ ꯊꯦꯡꯅꯔꯦ ꯑꯗꯨꯒ ꯑꯗꯨ ꯃꯇꯝꯗ ꯑꯦꯛꯁꯤꯗꯦꯟꯁꯨ ꯊꯣꯛꯑꯦ ꯈꯨꯗꯣꯡ ꯆꯥꯗꯕꯁꯨ ꯊꯣꯛꯑꯦ ꯑꯗꯨ ꯊꯦꯡꯅꯩꯌꯦ ꯑꯗꯨꯒꯤ ꯃꯤꯌꯥꯝꯁꯤ ꯑꯁꯤ ꯆꯤꯉꯒꯤ ꯃꯤꯁꯤ ꯌꯥꯝꯅ ꯑꯋꯥꯕ ꯊꯦꯡꯅꯩ ꯑꯗꯨ ꯑꯗꯨꯗꯨ ꯂꯝꯕꯤꯗꯨ ꯒꯔꯕꯦꯟꯃꯦꯟꯅ ꯂꯝꯕꯤꯗꯨ ꯐꯖꯅ ꯌꯦꯡꯕꯤꯔꯒ ꯁꯦꯝꯕꯤꯔꯗꯤ ꯃꯤ ꯃꯌꯥꯝ ꯅꯨꯡꯉꯥꯏꯒꯗꯧꯔꯤ ꯑꯅ ꯈꯟꯂꯤ ꯇꯝꯗ ꯂꯩꯕ ꯃꯤꯁꯤꯡꯗꯤ ꯑꯦꯌꯥꯔꯄꯣꯠꯇꯒꯤ ꯃꯐꯝ ꯁꯤꯇꯤꯁꯀꯨꯝꯕꯗ ꯆꯠꯄꯁꯤ ꯑꯦꯌꯥꯔꯄꯣꯠꯇꯒꯤ ꯆꯠꯂꯦ ꯏꯝꯐꯥꯜꯗꯒꯤꯁꯨ ꯏꯝꯐꯥꯜꯗꯒꯤ ꯑꯗꯨꯒ ꯗꯤꯃꯥꯄꯨꯔꯗꯁꯨ ꯑꯗꯨꯝ ꯆꯠꯂꯦ ꯑꯦꯌꯥꯔꯄꯣꯠ ꯇ꯭ꯔꯦꯟꯁꯨ ꯗꯤꯃꯥꯄꯨꯔꯗ ꯂꯩꯌꯦ